ꯑꯩꯅ ꯄꯥꯝꯕ ꯄꯦꯟꯇꯤꯡꯗꯤ ꯁꯤꯅꯔꯤꯁ ꯀꯩꯀꯥ ꯌꯦꯛꯄꯁꯤ ꯄꯤꯁ ꯑꯣꯐ ꯃꯥꯏꯟ ꯑꯗꯨꯒ ꯍꯣꯝ ꯐꯥꯔ ꯑꯋꯦ ꯍꯣꯝ ꯑꯗꯨꯒꯤ ꯏꯁꯇꯥꯏꯜꯗ ꯈꯔ ꯏꯔꯒ ꯄꯦꯟꯇꯤꯡꯁꯤ ꯌꯥꯝ ꯄꯥꯝꯃꯤ ꯌꯥꯝ ꯄꯤꯁꯐꯨꯜ ꯑꯣꯏꯕ ꯃꯐꯝꯗ ꯐꯝꯃꯒ ꯀꯂꯔꯒ ꯇꯧꯔꯒ ꯏꯟꯗꯤꯌꯥꯟ ꯏꯁꯇꯥꯜꯗ ꯏꯔꯒ ꯑꯗꯨꯒ ꯏꯟꯗꯤꯌꯥꯟ ꯏꯟꯗꯤꯌꯥ ꯂꯝꯕꯤ ꯀꯩꯀꯥ ꯏꯟꯗꯤꯌꯥꯗꯤ ꯆꯤꯡ ꯌꯥꯝꯃꯤ ꯑꯗꯨꯅ ꯁꯤꯅꯔꯤꯗꯨ ꯃꯔꯥꯡ ꯀꯥꯏꯅ ꯂꯩ ꯃꯣꯏꯒꯤ ꯃꯁꯛꯇꯨ ꯎꯔꯒ ꯄꯦꯟꯇꯤꯡ ꯌꯥꯝ ꯇꯧꯅꯤꯡꯉꯤ ꯏꯟꯇꯔꯦꯁꯇꯤꯡ ꯌꯥꯝ ꯑꯣꯏ ꯁꯤꯅꯔꯤ ꯁꯤꯅꯔꯤ ꯄꯦꯟꯇꯤꯡꯗ

ꯑꯗꯨꯕꯨ ꯑꯩꯅ ꯏꯟꯗꯤꯌꯥꯟ ꯑꯩꯅ ꯄꯦꯟꯇꯤꯡ ꯏꯟꯗꯤꯌꯥꯟ ꯄꯦꯅꯇꯤꯡꯗ ꯏꯟꯇꯔꯦꯁꯇꯦꯠ ꯑꯣꯏꯕꯗꯤ ꯃꯣꯏꯒꯤ ꯁꯤꯅꯔꯤꯁ ꯃꯌꯥꯝ ꯀꯔꯤꯀꯔꯥ ꯃꯌꯥꯝ ꯑꯗꯨꯒ ꯋꯦꯗꯔ ꯑꯗꯨꯒ ꯏꯁꯇꯥꯏꯜ ꯑꯣꯐ ꯂꯤꯕꯤꯡ ꯑꯗꯨꯝꯕꯗꯨꯁꯨ ꯕꯦꯖ ꯇꯧꯔꯒ ꯌꯥꯝ ꯏꯟꯇꯔꯦꯁꯇꯦꯠ ꯑꯣꯏꯌꯦ ꯁꯤꯇꯤꯁꯀꯨꯝꯕ ꯗ꯭ꯔꯣꯋꯤꯡꯁꯨ ꯇꯧꯕ ꯑꯗꯨꯒ ꯑꯊꯥꯞꯄꯗꯒꯤ ꯁꯤꯇꯤꯁꯀꯨꯝꯕ ꯌꯦꯡꯕ ꯀꯩꯀꯥ ꯑꯗꯨꯝꯕ ꯌꯥꯝ ꯐꯖꯕꯗꯣ ꯏꯟꯇꯔꯦꯁꯇꯦꯠ ꯑꯣꯏꯌꯦ ꯑꯗꯨꯒ ꯇꯦꯝꯄꯜꯒꯨꯝꯕ ꯄꯦꯟꯇꯤꯡꯁꯨ ꯌꯥꯝ ꯇꯧꯅꯩ ꯏꯟꯗꯤꯌꯥꯟꯒꯤ ꯏꯟꯗꯤꯌꯥꯗꯗꯤ ꯇꯦꯝꯄꯜ ꯃꯌꯥꯝ ꯂꯩꯌꯦ ꯑꯦꯅꯤ ꯁꯦꯂꯦꯛ ꯇꯧꯔꯒ ꯇꯦꯝꯄꯜ ꯄꯦꯟꯇꯤꯡ ꯇꯧꯕ ꯌꯥꯏ ꯊꯕꯛ ꯂꯩꯇ꯭ꯔꯗꯤ ꯄꯦꯟꯇꯤꯡꯁꯦ ꯌꯥꯝ ꯅꯨꯡꯉꯥꯏꯕ ꯃꯈꯜ ꯑꯃꯅꯤ ꯅꯪꯅꯕꯨ ꯏꯟꯇꯔꯦꯁꯇꯦꯠ ꯑꯣꯏꯔꯗꯤ ꯅꯪ ꯑꯦꯅꯤ ꯄꯦꯟꯇꯤꯡ ꯇꯧꯕ ꯌꯥꯏ ꯏꯟꯗꯤꯌꯥꯗꯗꯤ ꯄꯦꯅꯇꯤꯡ ꯍꯥꯏꯕꯁꯦ ꯄꯤꯛꯄꯗꯒꯤ ꯇꯝꯒꯗꯕꯅꯦ ꯑꯗꯨꯒ ꯑꯩꯗꯤ ꯌꯥꯝ ꯏꯟꯇꯔꯦꯁ ꯑꯣꯏꯌꯦ ꯄꯦꯟꯇꯤꯡꯁꯦ ꯑꯩ ꯏꯁꯥꯅꯁꯨ ꯄꯦꯟꯇꯤꯡꯁꯨ ꯍꯩꯅꯤꯡꯉꯦ ꯑꯗꯨꯒ ꯇꯧꯁꯨ ꯇꯧꯔꯤ ꯏꯟꯗꯤꯌꯥꯟꯒꯤ ꯇꯦꯝꯄꯜ ꯌꯨꯝ ꯀꯩꯀꯥ ꯂꯝꯕꯤ ꯁꯤꯇꯤꯁ ꯒꯥꯔꯤ ꯇ꯭ꯔꯦꯟ ꯔꯦꯜꯋꯦ ꯇ꯭ꯔꯦꯛ ꯑꯗꯨꯒꯨꯝꯕꯁꯦ ꯏꯟꯇꯔꯦꯁꯇꯦꯠ ꯌꯥꯝ ꯑꯣꯏꯌꯦ ꯑꯗꯨꯒꯤ ꯑꯗꯨꯒꯤ ꯃꯔꯝ ꯑꯣꯏꯔꯒ ꯑꯩ ꯏꯟꯗꯤꯌꯥꯟ ꯄꯦꯟꯇꯤꯡꯁꯤ ꯌꯥꯝ ꯄꯥꯝꯃꯤ